ꯑꯩꯉꯣꯟꯗ ꯄꯣꯠ ꯆꯩ ꯂꯩꯕ ꯂꯥꯛꯄ ꯃꯤꯑꯣꯏꯁꯤꯡ ꯃꯈꯜ ꯀꯌꯥꯅꯤ ꯑꯩꯅ ꯍꯥꯏꯖꯕ ꯃꯃꯜꯗꯒꯤ ꯈꯛꯇꯃꯛ ꯇꯥꯔꯒ ꯑꯩꯒꯤꯁꯨ ꯃꯥꯡꯗꯕ ꯃꯥꯒꯤꯁꯨ ꯃꯥꯡꯗꯕ ꯃꯑꯣꯡꯗ ꯌꯥꯅꯔꯒ ꯑꯗꯨꯃꯛ ꯂꯧꯒꯈꯤꯕꯁꯨ ꯌꯥꯎꯏ ꯑꯗꯨꯒ ꯌꯥꯝꯅ ꯁꯥꯎꯅꯤꯡꯕꯁꯨ ꯃꯌꯥꯝ ꯑꯃ ꯊꯦꯡꯅꯩ ꯍꯥꯏꯕꯗꯤ ꯑꯩꯅ ꯍꯥꯏꯖꯔꯤꯕ ꯃꯃꯜꯗꯨꯗꯒꯤ ꯌꯥꯝꯅ ꯀꯥꯍꯦꯟꯅ ꯑꯩꯒꯤ ꯁꯦꯟꯗꯣꯡ ꯁꯨꯡꯂꯩ ꯂꯩꯇ꯭ꯔꯕ ꯑꯩꯅ ꯂꯧꯖꯔꯛꯏꯕ ꯃꯃꯜꯗꯨ ꯐꯥꯎꯕ ꯌꯧꯗꯅ ꯍꯥꯏꯔꯛꯄ ꯃꯤꯑꯣꯏꯁꯨ ꯌꯥꯎꯋꯤ ꯑꯗꯨꯒ ꯑꯩꯗꯤ ꯑꯄꯤꯛꯄ ꯕꯤꯖꯤꯅꯦꯁ ꯇꯧꯕ ꯃꯤꯁꯛ ꯑꯃꯅꯤ ꯑꯗꯨꯒ ꯑꯩꯅ ꯐꯤ ꯑꯃꯗ ꯍꯥꯏꯕꯗꯤ ꯑꯩꯈꯣꯏꯒꯤ ꯕ꯭ꯂꯥꯎꯁ ꯑꯃꯗ ꯃꯃꯜꯁꯦ ꯑꯀꯛꯅꯕ ꯂꯩꯇꯦ ꯐꯤꯗꯥ ꯐꯤꯗꯥꯒꯤ ꯃꯇꯨꯡꯏꯟꯅ ꯑꯩ ꯑꯗꯨꯝꯃꯛ ꯌꯣꯟꯖꯩ ꯍꯥꯏꯕꯗꯤ ꯑꯩꯈꯣꯏꯒꯤ ꯖꯥꯂꯤ ꯑꯇꯥꯡꯕꯗ ꯑꯣꯏꯔꯒꯅ ꯑꯩꯈꯣꯏ ꯔꯨꯄꯤꯁ ꯆꯥꯇ꯭ꯔꯦꯠ ꯑꯗꯨꯒ ꯑꯩꯈꯣꯏꯒꯤ ꯈꯤꯇꯪ ꯍꯣꯡꯕꯗ ꯑꯣꯏꯔꯒꯅ ꯈꯤꯇꯪ ꯀ꯭ꯋꯥꯂꯤꯇꯤ ꯈꯤꯇꯪ ꯍꯟꯊꯕ ꯐꯤꯗꯥꯗ ꯑꯣꯏꯔꯒꯅ ꯂꯨꯄꯥ ꯆꯍꯨꯝ ꯁꯨꯃꯥꯏꯅ ꯌꯣꯟꯕꯁꯨ ꯑꯗꯨꯝ ꯌꯥꯎꯈꯤ ꯑꯃꯒ ꯑꯃꯒ ꯄꯣꯠ ꯄꯣꯠꯇꯨꯒꯤ ꯃꯇꯨꯡꯏꯟꯅ ꯃꯃꯜ ꯑꯗꯨꯃꯛ ꯈꯦꯟꯅꯩ ꯑꯗꯨꯒ ꯑꯩꯅ ꯁꯨꯠ ꯌꯣꯟꯕ ꯃꯇꯝꯗꯗꯤ ꯑꯩꯈꯣꯏ ꯂꯨꯄꯥ ꯂꯤꯁꯤꯡ ꯑꯅꯤꯒ ꯆꯥꯝꯃꯉꯥ ꯑꯗꯨꯒ ꯈꯤꯇꯪ ꯍꯟꯊꯕꯗꯅ ꯂꯤꯁꯤꯡ ꯑꯃꯒ ꯆꯅꯤꯄꯥꯜ ꯁꯨꯃꯥꯏꯅ ꯌꯣꯟꯕꯁꯨ ꯌꯥꯎꯋꯤ ꯑꯗꯒꯤ ꯐꯨꯔꯤꯠꯇ ꯏꯆꯝ ꯆꯝꯕ ꯐꯨꯔꯤꯠꯇ ꯍꯥꯏꯔꯒꯅ ꯑꯩꯈꯣꯏꯒꯤ ꯑꯗꯨꯝ ꯈꯔ ꯑꯗꯨꯝ ꯁꯤꯖꯤꯟꯅꯕ ꯌꯥꯕ ꯌꯥꯝꯅꯁꯨ ꯀ꯭ꯋꯥꯂꯤꯇꯤ ꯂꯩꯕꯁꯨ ꯅꯠꯇꯕ ꯑꯗꯒꯤ ꯌꯥꯝꯅ ꯍꯟꯊꯕꯁꯨ ꯅꯠꯇꯕ ꯑꯗꯨꯝ ꯁꯤꯖꯤꯟꯅꯕ ꯌꯥꯔꯕ ꯐꯨꯔꯤꯠꯁꯤꯡꯁꯤꯅ ꯑꯩꯅ ꯂꯨꯄꯥ ꯆꯍꯨꯝ ꯌꯥꯡꯈꯩꯗꯒꯤꯅ ꯆꯥꯥꯥꯥꯥꯥꯥꯥꯥꯝꯃꯉꯥ ꯐꯥꯎꯕꯒꯤ ꯃꯅꯨꯡꯗ ꯑꯩ ꯌꯣꯟꯖꯩ